ꯑꯥꯔꯇꯤꯁ ꯑꯃ ꯑꯣꯏꯅ ꯑꯩꯉꯣꯟꯗ ꯊꯦꯡꯅꯕ ꯈꯨꯗꯣꯡꯆꯥꯗꯕꯁꯤꯡ ꯍꯥꯏꯔꯒꯗꯤ ꯑꯩꯈꯣꯏꯒꯤ ꯑꯩꯅ ꯌꯦꯛꯅꯤꯡꯕ ꯃꯇꯝꯗ ꯑꯩꯒꯤ ꯑꯦꯛꯖꯥꯝꯒꯨꯝꯕ ꯅꯠꯇ꯭ꯔꯒ ꯌꯨꯝꯒꯤ ꯊꯕꯛꯀꯨꯝꯕ ꯂꯩꯁꯜꯂꯛꯄ ꯑꯗꯨꯒꯨꯝꯕ ꯃꯇꯝꯗ ꯈꯨꯗꯣꯡꯆꯥꯗꯕ ꯌꯥꯝꯅ ꯃꯥꯌꯣꯛꯅꯩ ꯑꯗꯨꯒ ꯃꯁꯤꯒꯨꯝꯕꯁꯤꯡ ꯑꯁꯦ ꯑꯩꯅ ꯑꯩꯅ ꯈꯨꯗꯣꯡꯆꯥꯕ ꯃꯇꯝꯗ ꯃꯤꯅꯤꯠ ꯃꯉꯥ ꯇꯔꯥꯗꯪ ꯑꯣꯏꯔꯒꯁꯨ ꯀꯥꯏꯊꯣꯛꯑꯒ ꯃꯆꯦꯠ ꯃꯆꯦꯠ ꯃꯆꯦꯠ ꯃꯆꯦꯠ ꯊꯨꯒꯥꯏꯔꯒ ꯂꯥꯏꯁꯦ ꯌꯦꯛꯄ ꯑꯁꯨꯃꯥꯏꯅ ꯇꯧꯔꯒ ꯑꯩꯅ ꯁꯤꯒꯨꯝꯕꯁꯦ ꯊꯦꯡꯅꯩ ꯑꯗꯨꯒ ꯑꯩꯈꯣꯏꯒꯤ ꯑꯥꯔꯠ ꯁꯄ꯭ꯂꯥꯏꯁꯀꯨꯝꯕꯗ ꯋꯥꯠꯂꯛꯄꯁꯤꯗꯤ ꯑꯗꯨꯝ ꯌꯥꯎꯋꯦ ꯃꯁꯤꯗꯤ ꯑꯗꯨꯕꯨ ꯑꯩꯈꯣꯏꯒꯤ ꯃꯇꯝ ꯆꯥꯅ ꯆꯥꯅ ꯍꯥꯟꯅ ꯋꯥꯠꯂꯤꯉꯩꯗꯒꯤ ꯏꯁꯥꯅ ꯍꯥꯟꯅ ꯌꯦꯡꯁꯤꯟꯗꯨꯅ ꯑꯩꯈꯣꯏꯒꯤ ꯑꯩꯒꯤ ꯀꯩ ꯀꯩ ꯀꯂꯔ ꯀꯔꯥꯏ ꯌꯧꯔꯦ ꯍꯥꯏꯕꯁꯦ ꯁꯦꯟꯅꯔꯒ ꯂꯥꯛꯑꯒꯗꯤ ꯌꯥꯝꯅ ꯂꯥꯏꯅ ꯑꯦꯕꯣꯏꯠ ꯇꯧꯕ ꯌꯥꯏꯌꯦ ꯃꯁꯦ ꯑꯗꯨꯒ ꯃꯣꯇꯤꯕꯦꯁꯟꯒꯨꯝꯕꯁꯦ ꯑꯩꯈꯣꯏꯒꯤ ꯑꯗꯨꯝ ꯐꯪꯗꯕ ꯃꯇꯝ ꯌꯥꯎꯋꯦ ꯑꯗꯨꯒ ꯁꯄꯣꯔꯠꯀꯨꯝꯕꯁꯤꯗꯤ ꯑꯗꯨꯝ ꯏꯁꯥꯅ ꯑꯣꯏꯅ ꯏꯁꯥꯅ ꯏꯁꯥ ꯁꯄꯣꯔꯠ ꯇꯧꯖꯕ ꯑꯩꯈꯣꯏꯒꯤ ꯁꯨꯃꯥꯏꯅ ꯇꯧꯔꯒꯗꯤ ꯑꯗꯨꯝ ꯌꯥꯝꯅ ꯅꯨꯉꯥꯏꯅ ꯂꯣꯏꯅ ꯆꯠꯄ ꯌꯥꯏꯌꯦꯅ ꯈꯜꯂꯦ ꯑꯩꯈꯣꯏꯒꯤ ꯂꯥꯏ ꯌꯦꯛꯄꯒꯤ ꯈꯣꯡꯆꯠꯁꯦ